ꯇꯤ ꯚꯤ ꯑꯃꯁꯨꯡ ꯑꯣꯟꯂꯥꯏꯟꯗ ꯑꯉꯥꯡꯁꯤꯡꯒꯤ ꯃꯔꯥꯡ ꯀꯥꯏꯅ ꯁꯦꯝꯒꯠꯀꯗꯕꯅꯤ ꯍꯥꯏꯅ ꯈꯟꯖꯩ ꯑꯗꯨꯗꯤ ꯇꯤꯚꯤꯗ ꯃꯌꯥꯝ ꯑꯃ ꯂꯥꯛꯏꯗꯅ ꯂꯥꯏꯔꯤꯛꯀꯤꯕꯨ ꯑꯣꯏꯔꯣ ꯑꯣꯟꯂꯥꯏꯟꯗ ꯍꯧꯖꯤꯛ ꯂꯥꯏꯔꯤꯛ ꯇꯥꯛꯄꯤꯕ ꯇꯝꯕꯤꯕ ꯎꯕꯗ ꯑꯉꯥꯡꯁꯤꯡꯗꯁꯨ ꯃꯗꯨꯒꯨꯝꯕ ꯄꯥꯅꯤꯡꯕ ꯎꯕꯗ ꯎꯕꯗ ꯄꯥꯅꯤꯡꯕ ꯑꯗꯨꯗꯩꯗꯤ ꯍꯩꯇꯕ ꯀꯌꯥ ꯂꯩꯔꯁꯨ ꯃꯗꯨꯒꯨꯝꯕꯗꯣ ꯎꯕꯗ ꯃꯊꯟ ꯃꯊꯟꯇꯁꯨ ꯇꯧꯖꯕ ꯉꯝꯖꯔꯦ ꯂꯥꯏꯔꯤꯛ ꯄꯥꯕꯗꯁꯨ ꯑꯣꯏꯔꯣ ꯑꯗꯨꯗꯩꯗꯤ ꯁꯥꯟꯅꯕꯒꯤꯗꯁꯨ ꯑꯣꯏꯔꯣ ꯇꯤꯚꯤꯗ ꯃꯌꯥꯝ ꯎꯕꯗ ꯃꯁꯥꯗ ꯍꯩꯅꯤꯡꯕ ꯀꯌꯥꯑꯝꯁꯨ ꯐꯥꯎꯔꯤ